ꯂꯩꯕꯥꯛ ꯑꯁꯤꯗ ꯂꯩꯔꯤꯕ ꯄ꯭ꯔꯖꯥꯁꯤꯡꯅ ꯑꯅꯥ ꯂꯥꯏꯌꯦꯡꯁꯤꯡꯒꯤ ꯃꯔꯝꯗ ꯑꯋꯥꯠꯄ ꯈꯔ ꯍꯥꯏꯕ ꯇꯥꯔꯒꯗꯤ ꯄ꯭ꯔꯖꯥ ꯃꯤꯌꯥꯝ ꯁꯤꯡꯅ ꯁꯦꯜ ꯊꯨꯝꯒꯤ ꯐꯤꯕꯝꯁꯤꯡ ꯄꯩꯁꯥ ꯌꯥꯝꯅ ꯂꯩꯇꯕ ꯃꯔꯝꯅ ꯑꯅꯥ ꯂꯥꯏꯌꯦꯡꯒꯤ ꯗꯣꯛꯇꯔꯁꯤꯡꯅ ꯀꯥ ꯍꯦꯡꯅ ꯆꯪꯕ ꯃꯑꯣꯡꯗ ꯄꯩꯁꯥ ꯁꯤꯡ ꯑꯃꯁꯨꯡ ꯂꯥꯏꯔꯕ ꯄ꯭ꯔꯖꯥ ꯁꯤꯡꯅ ꯌꯦꯡꯕ ꯉꯝꯗꯕ ꯄꯣꯠ ꯆꯩ ꯑꯅꯥꯕ ꯌꯥꯎꯔꯛꯄ ꯃꯇꯝꯗ ꯑꯋꯥꯕ ꯆꯩꯊꯦꯡ ꯐꯪꯉꯤ ꯃꯔꯝꯗꯤ ꯃꯅꯤꯄꯨꯔꯗ ꯂꯩꯔꯤꯕ ꯍꯣꯁꯄꯤꯇꯥꯜꯁꯤꯡꯒꯤ ꯃꯤꯑꯣꯏꯁꯤꯡꯅ ꯐꯖꯅ ꯃꯑꯣꯡ ꯇꯥꯅ ꯌꯦꯡꯗꯕ ꯃꯔꯝꯅ ꯒꯨꯍꯥꯇꯤꯗ ꯐꯥꯎꯕ ꯆꯠꯂꯒ ꯌꯦꯡꯅꯩ ꯂꯥꯏꯔꯕ ꯄ꯭ꯔꯖꯥꯁꯤꯡꯗꯤ ꯌꯦꯡꯕ ꯉꯝꯗꯕ ꯃꯔꯝꯅ ꯗꯤꯁꯇ꯭ꯔꯤꯛ ꯍꯣꯁꯄꯤꯇꯥꯜ ꯑꯃꯁꯨꯡ ꯏꯝꯐꯥꯜꯗ ꯌꯦꯡꯂꯒ ꯂꯩꯕ ꯑꯗꯨꯒ ꯀꯣꯚꯤꯗ ꯅꯥꯏꯇꯤꯟꯒꯤ ꯃꯇꯝꯗꯅ ꯃꯤꯑꯣꯏꯕꯒꯤ ꯄꯨꯟꯁꯤ ꯍꯛꯊꯦꯡꯅꯅ ꯇꯦꯝꯁꯤꯟꯂꯛꯄ ꯃꯔꯝꯅ ꯀꯣꯚꯤꯗ ꯂꯥꯏꯆꯠꯇ ꯃꯤꯌꯥꯝꯅ ꯑꯗꯨꯛꯀꯤ ꯃꯇꯤꯛ ꯀꯤꯅꯕꯒꯤ ꯊꯣꯛꯇꯅ ꯂꯩꯕ ꯑꯃꯁꯨꯡ ꯃꯤ ꯑꯃꯒ ꯑꯃꯒ ꯂꯥꯞꯅꯅ ꯂꯩꯕ ꯑꯗꯨꯅ ꯈꯨꯗꯣꯡ ꯆꯥꯗꯕ ꯁꯤꯡ ꯐꯪꯍꯟ ꯐꯪꯕ ꯋꯥꯠꯄ ꯂꯥꯏꯆꯠꯅ ꯀꯤꯅꯕꯗꯒꯤ ꯃꯤꯄꯨꯝ ꯈꯨꯗꯤꯡꯃꯛ ꯑꯁꯤ ꯃꯦꯗꯤꯀꯦꯜ ꯁꯥꯔꯚꯤꯁ ꯃꯔꯥꯡ ꯀꯥꯏꯅ ꯂꯩꯇꯕꯅ ꯃꯤꯌꯥꯝꯒꯤ ꯄꯨꯟꯁꯤꯁꯤꯡ ꯍꯛꯇꯦꯝꯅꯕꯗ ꯁꯔꯨꯛ ꯀꯌꯥ ꯃꯔꯨꯝ ꯍꯦꯟꯅ ꯆꯠꯈ꯭ꯔꯦ